ꯑꯩꯅ ꯄꯥꯎ ꯆꯦꯗ ꯅꯠꯇ꯭ꯔꯒ ꯔꯦꯗꯤꯌꯣꯗ ꯌꯨꯝꯗ ꯂꯩꯕ ꯅꯨꯄꯤꯁꯤꯡꯒꯤꯗꯃꯛꯇ ꯑꯈꯟꯅꯕ ꯁꯔꯨꯛ ꯍꯥꯞꯍꯟꯅꯤꯡꯕ ꯐꯥꯎꯏ ꯃꯈꯣꯏꯗ ꯀꯥꯅꯒꯗꯕ ꯏꯟꯐꯣꯔꯃꯦꯁꯟ ꯑꯃꯗꯤ ꯁꯄꯣꯔꯠ ꯇꯦꯂꯔꯒꯨꯝꯕ ꯍꯥꯏꯕꯗꯤ ꯃꯈꯣꯏꯗ ꯕꯤꯅꯤꯐꯤꯠ ꯑꯣꯏꯒꯗꯕ ꯏꯁꯄꯤꯁꯦꯟ ꯁꯦꯛꯁꯟꯁꯤꯡ ꯂꯩꯑꯦ ꯅꯨꯄꯤꯁꯤꯡꯒꯤ ꯑꯣꯏꯕ ꯏꯁꯨꯁꯤꯡꯗ ꯈꯟꯅꯕ ꯊꯧꯔꯝ ꯃꯦꯒꯥꯖꯤꯟ ꯅꯠꯇ꯭ꯔꯒ ꯀꯂꯝꯒꯨꯝꯕꯗꯤ ꯀꯂꯝꯒꯨꯝꯕꯁꯨ ꯂꯩ ꯂꯩꯑꯦ ꯃꯈꯣꯏ ꯃꯁꯥ ꯉꯥꯛꯊꯣꯛꯆꯅꯕ ꯅꯨꯄꯤꯒꯤ ꯏꯝꯄꯋꯥꯔꯃꯦꯜ ꯑꯃꯗꯤ ꯃꯈꯣꯏꯒꯤ ꯏꯟꯀ꯭ꯂꯨꯁꯤꯞ ꯑꯦꯠ ꯗ ꯔꯤꯄ꯭ꯔꯖꯦꯟꯇꯦꯇꯤꯞ ꯗꯥꯏꯚꯔꯁ ꯑꯦꯛꯁꯄꯔꯦꯟꯁꯤꯡ ꯑꯁꯤꯅꯆꯤꯡꯕ ꯃꯦꯒꯥꯖꯤꯟ ꯑꯃꯁꯨꯡ ꯗ ꯂꯩꯑꯦ